ꯄꯦꯁꯦꯟꯖꯔ ꯕꯁ ꯍꯥꯏꯕꯁꯦ ꯌꯥꯝꯅ ꯅꯨꯡꯉꯥꯏꯕ ꯕꯁꯅꯤ ꯍꯧꯖꯤꯛꯄꯨꯗꯤ ꯌꯥꯝꯅ ꯁꯤꯇꯤꯗꯗꯤ ꯑꯝꯇ ꯆꯦꯟꯅꯗ꯭ꯔꯦ ꯑꯗꯨꯕꯨ ꯏꯝꯐꯥꯜ ꯇꯨ ꯒꯨꯍꯥꯇꯤ ꯀꯩꯀꯥ ꯆꯠꯄ ꯈꯣꯠꯄꯒꯤꯗꯤ ꯌꯥꯝꯅ ꯁꯤꯖꯤꯟꯅꯩ ꯃꯣꯏꯁꯦ ꯑꯗꯣ ꯃꯣꯏꯅꯁꯨ ꯌꯥꯝꯅ ꯀꯥꯟꯅꯕꯁꯨ ꯄꯨꯔꯛꯏ ꯀꯩꯒꯤꯅꯣ ꯍꯥꯏꯕ ꯃꯇꯝꯗ ꯒꯥꯔꯤ ꯑꯆꯧꯕ ꯑꯃꯗ ꯃꯤ ꯇꯔꯨꯛꯃꯨꯛ ꯇꯣꯡꯉꯒ ꯏꯝꯐꯥꯜꯗꯩꯅ ꯒꯨꯍꯥꯇꯤꯐꯧ ꯆꯠꯄ ꯍꯥꯏꯁꯦ ꯌꯥꯝ ꯋꯥꯕ ꯂꯝꯕꯤ ꯂꯝꯁꯥꯡ ꯑꯃꯅꯦ ꯑꯃꯁꯨꯡ ꯃꯣꯏ ꯇꯔꯨꯛꯇꯨꯒꯤ ꯄꯣꯠ ꯆꯩ ꯄꯣꯔꯛꯄ ꯍꯥꯏꯁꯦ ꯒꯥꯔꯤ ꯃꯆꯥ ꯒꯥꯔꯤ ꯑꯆꯧꯕ ꯐꯣꯔ ꯋꯤꯂꯔꯗꯨꯗ ꯍꯥꯄꯛꯄ ꯃꯇꯝꯗ ꯌꯥꯝꯅ ꯋꯥꯅ ꯆꯟꯒꯅꯤ ꯃꯅꯤꯡꯒꯤ ꯀꯝꯄꯥꯔꯠꯃꯦꯟꯇꯣ ꯌꯥꯝꯅ ꯄꯤꯛꯑꯦ ꯃꯤ ꯇꯔꯨꯛꯀꯤ ꯂꯒꯦꯖ ꯍꯥꯄꯛꯄ ꯌꯥꯔꯣꯏ ꯑꯃꯁꯨꯡ ꯃꯤ ꯑꯗꯨꯅ ꯃꯣꯏ ꯇꯔꯨꯛ ꯑꯗꯨ ꯇꯣꯉꯛꯄ ꯃꯇꯝꯗ ꯒꯥꯔꯤ ꯑꯗꯨ ꯃꯥꯒꯤ ꯁꯁꯄꯦꯟꯁꯟ ꯀꯩꯀꯥ ꯍꯟꯗꯔꯛꯄ ꯅꯦꯝꯗꯔꯛꯄ ꯑꯗꯨꯗꯒꯤ ꯂꯝꯁꯥꯡ ꯑꯗꯨ ꯁꯥꯡꯅ ꯊꯧꯔꯛꯀꯗꯣꯏꯅꯤꯅ ꯅꯨꯡꯁꯤꯠ ꯀꯩꯀꯥ ꯐꯪꯕ ꯐꯪꯗꯕ ꯍꯥꯏꯕ ꯑꯃꯁꯨ ꯂꯩꯔꯤ ꯊꯣꯡꯅꯥꯎꯗꯨꯒꯤ ꯃꯤ ꯇꯔꯨꯛꯅꯤꯅ ꯐꯝꯃꯛꯀꯗꯣꯏꯁꯤꯅ ꯑꯗꯨꯅ ꯌꯥꯝ ꯑꯋꯥꯕ ꯄꯣꯠ ꯑꯃ ꯑꯣꯏ ꯑꯗꯨꯕꯨ ꯕꯁ ꯇꯣꯡꯉꯒꯗꯤ ꯕꯁ ꯀꯤꯗꯤ ꯁꯤꯠ ꯈꯨꯗꯤꯡꯒꯤ ꯊꯣꯡꯅꯥꯎ ꯑꯃꯃꯝ ꯂꯩ ꯁꯥꯏꯠ ꯁꯥꯏꯠ ꯐꯝꯕꯒꯤꯗꯣ ꯑꯗꯨꯗꯨꯅ ꯌꯥꯝꯅ ꯅꯨꯡꯉꯥꯏꯌꯦ ꯅ ꯇꯣꯡꯕ ꯌꯥꯏ ꯕꯁꯇꯗꯤ ꯕꯁꯀꯤꯗꯗꯤ ꯃꯈꯥꯗꯁꯨ ꯍꯥꯐꯝ ꯌꯥꯎꯋꯤ ꯃꯊꯛꯇꯁꯨ ꯍꯥꯐꯝ ꯌꯥꯎꯋꯤ ꯑꯗꯨꯒ ꯗꯤꯖꯜ ꯕꯁ ꯁꯤꯁꯤꯅ ꯀꯌꯥꯃꯨꯛ ꯍꯦꯟꯅ ꯅꯨꯡꯉꯥꯏꯍꯟꯒꯦ ꯍꯥꯏꯕ ꯃꯇꯝꯗ ꯃꯣꯏꯗꯤ ꯂꯝꯁꯥꯡ ꯊꯧꯔꯛꯄꯒꯤ ꯌꯥꯏ ꯒꯥꯔꯤ ꯑꯆꯧꯕꯈꯩꯗꯤ ꯑꯌꯥꯝꯕꯅ ꯗꯤꯖꯜ ꯂꯣꯏꯝꯅꯛ ꯑꯣꯏ ꯁꯦꯝꯕꯗꯁꯨ ꯂꯥꯏꯅꯕꯅ ꯑꯗꯨꯗꯒꯤ ꯃꯣꯏꯒꯤꯗꯤ ꯊꯥꯎ ꯃꯃꯜꯖꯨ ꯍꯟꯗꯩ ꯄꯦꯇ꯭ꯔꯣꯜꯗꯒꯤꯗꯤ ꯑꯗꯨꯗꯨꯅ ꯑꯗꯣ ꯕꯁ ꯇꯣꯡꯉꯒ ꯑꯩꯅ ꯆꯠꯄꯁꯦ ꯑꯩꯅꯣꯕꯧꯇꯤ ꯆꯠꯂꯨꯔꯦ ꯑꯩ ꯀꯩꯅꯣꯐꯧ ꯏꯝꯐꯥꯜꯗꯩꯅ ꯁꯦꯛꯃꯥꯏ ꯐꯥꯎ ꯆꯠꯂꯨꯔꯦ ꯁꯦꯛꯃꯥꯏꯗꯩꯅ ꯏꯝꯐꯥꯜ ꯐꯥꯎ ꯍꯂꯛꯄꯩ ꯑꯃ ꯆꯠꯂꯨꯔꯦ ꯑꯗꯣ ꯅꯨꯡꯉꯥꯏꯌꯦ ꯃꯥꯁꯦ ꯅꯨꯡꯉꯥꯏꯇꯦ ꯍꯥꯏꯕꯗꯤ ꯌꯥꯔꯣꯏ ꯀꯩꯒꯤꯅꯣ ꯍꯥꯏꯕ ꯃꯇꯝꯗ ꯕꯁ ꯑꯃꯒꯤ ꯖꯔꯅꯤ ꯍꯥꯏꯁꯦ ꯌꯥꯝ ꯅꯨꯡꯡꯥꯏꯕ ꯖꯔꯅꯤꯅꯦ